ꯍꯂꯣ ꯇꯥꯔꯦ ꯇꯥꯔꯦ ꯅꯦꯠꯋꯥꯛꯁꯦ ꯈꯔ ꯅꯨꯡꯉꯥꯏꯇꯕꯇꯧꯅ ꯇꯧꯏꯅꯦ ꯎꯝ ꯑꯗꯨꯕꯨ ꯀꯥꯏꯗꯩꯅꯣꯗ ꯀꯦꯖꯤꯁꯤ ꯀꯩꯅꯣ ꯑꯥꯏꯇꯤꯒ ꯌꯧꯔꯝꯃꯕꯅꯤ ꯀꯩꯅꯣ ꯍꯧꯖꯤꯛꯄꯨꯗꯤ ꯈꯤꯇꯪꯕꯨꯗꯤ ꯍꯟꯗꯔꯦ ꯍꯧꯖꯤꯛꯄꯨꯗꯤ ꯁꯚꯦꯟꯇꯤ ꯐꯥꯏꯚꯄꯨꯗꯤ ꯂꯩꯔꯦꯕꯀꯣ ꯑ ꯌꯥꯝ ꯀꯟ ꯈꯦꯠꯅꯕ ꯅꯠꯇꯦꯕ ꯑꯗꯨ ꯌꯥꯗꯦꯗ ꯁꯨꯝ ꯍꯥꯏꯕ ꯋꯥꯅꯤ ꯋꯥꯀꯤꯡ ꯆꯠꯄ ꯍꯥꯏꯁꯤꯁꯨ ꯃꯇꯝꯅꯤꯗꯣ ꯑꯗꯨꯅꯦ ꯑꯥꯗ ꯆꯠꯅꯅꯕ ꯃꯇꯝꯗꯨꯁꯨ ꯑꯃꯨꯛ ꯄꯨꯡ ꯀꯌꯥꯗꯩ ꯆꯠꯄ ꯆꯠꯅꯒꯦꯕ ꯃꯣꯏ ꯑꯥ ꯎꯝ ꯎꯝ ꯑꯩꯈꯣꯏꯅꯤ ꯈꯛꯇꯔꯣ ꯇꯜꯂꯦ ꯑꯗꯨꯅꯦ ꯑꯩꯅ ꯀꯅꯥ ꯀꯅꯥ ꯆꯠꯄ ꯌꯥꯕ ꯂꯩꯒꯦ ꯑꯥꯎ ꯎꯝ ꯍꯣꯏꯅꯦ ꯌꯥꯏꯅꯦ ꯑꯗꯨꯗꯤ ꯌꯥꯝ ꯐꯩꯅꯦ ꯎꯝ ꯑꯗꯨꯗꯤ ꯀꯔꯤ ꯀꯔꯤ ꯍꯣꯏ ꯑꯥꯎ ꯌꯥꯏꯌꯦ ꯑꯗꯩ ꯑꯉꯥꯡ ꯁ꯭ꯀꯨꯜ ꯆꯠꯄꯗꯨꯁꯨ ꯉꯟꯅ ꯑꯃꯨꯛ ꯍꯜꯂꯛꯇꯕ ꯌꯥꯔꯣꯏ ꯍꯣꯏ ꯍꯣꯏꯅꯦ ꯌꯥꯏꯌꯦ ꯑꯗꯨꯒꯤꯕꯨꯗꯤ ꯑꯗꯨꯗꯤ ꯃꯤ ꯑꯇꯩ ꯑꯇꯩꯗꯨꯁꯨ ꯑꯗꯨꯝ ꯆꯠꯄꯅꯤꯅ ꯑꯗꯨꯝ ꯃꯣꯏꯁꯨ ꯑꯗꯨꯝ ꯍꯧꯔ ꯌꯥꯅꯤ ꯍꯥꯏ ꯅꯠꯇ꯭ꯔꯣ ꯎꯝ ꯅꯪꯅ ꯍꯥꯟꯅ ꯀꯌꯥꯔꯛ ꯀꯥꯔꯨꯔꯒꯦ ꯌꯥꯝ ꯋꯥꯡꯕ꯭ꯔꯕ

ꯑꯗꯨꯅꯦ ꯑꯩꯗꯤ ꯌꯥꯝ ꯀꯥꯕꯗꯒ ꯌꯥꯝ ꯉꯝꯕ ꯌꯥꯝ ꯋꯥꯒꯗꯕꯗꯨ ꯑꯣꯏꯕ꯭ꯔ ꯍꯣ ꯒꯥꯔꯤ ꯊꯧꯒꯠꯄ ꯌꯥꯔꯒꯕꯨꯗꯤ ꯌꯥꯃ ꯀꯥ ꯍꯦꯟꯅꯗꯤ ꯉꯝꯗꯤ ꯉꯝꯃꯝꯃꯣꯏ ꯈꯪꯉꯝ ꯉꯝꯕ ꯑꯃ ꯂꯩꯗꯥꯏꯅꯦꯀꯣ ꯑꯗꯨꯗꯤ ꯇꯧꯔꯝꯃꯔꯣꯏ ꯑꯗꯨꯗꯤ ꯎꯝ ꯎꯝ ꯍꯥ ꯊꯕꯛꯇꯤ ꯆꯠꯇꯣꯔꯤꯕꯅꯤꯅꯦ ꯑꯗꯨꯅꯤ ꯄꯨꯡꯗꯨ ꯀꯌꯥ ꯑꯗꯨꯋꯥꯏꯗ ꯌꯥꯗꯣꯏꯅꯣ ꯄꯨꯡ ꯑꯦꯂꯥꯝ ꯊꯝꯃꯝꯗꯣꯏꯅꯤ ꯑꯗꯨ ꯄꯨꯡ ꯀꯌꯥ ꯑꯗꯨꯋꯥꯏ ꯇꯧꯁꯤꯒꯦ ꯑꯣ ꯃꯔꯤ ꯃꯈꯥꯏꯗꯒꯤ ꯑꯉꯥꯡꯈꯩꯁꯨ ꯁꯤꯇꯤ ꯂꯩꯔꯗꯤ ꯄꯨꯕꯤꯔꯁꯨ ꯌꯥꯏꯗꯅ ꯎꯝ ꯑꯗꯨꯗꯤ ꯑꯗꯨꯝ ꯐꯅꯦꯛ ꯁꯦꯠꯂ ꯆꯠꯁꯦ ꯍꯥꯏꯔꯣ ꯀꯩꯅꯣ ꯍꯣꯏ ꯑꯣ ꯍꯣꯏꯅꯦ ꯑꯗꯨꯅꯦ ꯀꯔꯝꯕ ꯃꯑꯣꯡꯗ ꯀꯔꯝꯕ ꯁꯦꯠꯂ ꯐꯒꯗꯒꯦ ꯍꯥꯏꯕꯗꯣ ꯑꯁ ꯃꯤ ꯃꯤꯁꯤꯡꯁꯦ ꯆꯤꯡ ꯀꯥꯕꯗꯗꯤ ꯐꯖ ꯐꯖꯅ ꯀꯥꯅꯔꯕꯅꯤꯅꯦ ꯍꯧꯖꯤꯛꯁꯦ ꯑꯁꯤꯒꯤꯗ ꯈꯤꯇꯪ ꯎꯗꯕꯩ ꯋꯥꯅꯤꯅꯦ ꯎꯝ ꯎꯝ ꯎꯝ ꯑꯗꯨꯅꯦ ꯑꯗꯨꯏ ꯑꯣꯏ ꯇꯥꯔꯗꯤ ꯍꯌꯦꯡ ꯑꯣꯏꯗꯣꯏꯅꯦꯕꯀꯣ ꯀꯩ ꯁꯦꯇꯔꯗꯦꯗ ꯍꯣꯏ ꯌꯥꯏꯌꯦ ꯑꯗꯨꯁꯨ ꯈꯪꯗꯦ ꯑꯩꯗꯤ ꯅꯪ ꯐꯣꯟ ꯇꯧꯔꯛꯄꯗꯨꯗ ꯑꯩꯗꯤ ꯉꯁꯤꯒꯤ ꯑꯣꯏꯗꯧꯔꯤꯕ꯭ꯔꯥꯅ ꯈꯜꯂꯨꯔꯦ ꯍꯌꯦꯡꯒꯤ ꯑꯣꯏꯗꯧꯔꯤꯕ꯭ꯔꯥꯅ ꯐꯩ ꯑꯗꯨꯅꯕꯨꯗꯤ ꯑꯉꯥꯡꯁꯤꯡ ꯁ꯭ꯀꯨꯜꯁꯨ ꯁꯨꯇꯤ ꯊꯥꯕ ꯎꯝ ꯍꯣꯏ ꯑꯗꯨꯃꯥꯏ ꯇꯧꯔꯁꯤ ꯑꯗꯨꯏ ꯑꯣꯏ ꯇꯥꯔꯗꯤ ꯍꯌꯦꯡꯗꯣ ꯑꯩꯅ ꯉꯜꯂꯦ ꯍꯧꯗꯣꯔꯛꯑꯒꯦ ꯅꯪꯅ ꯉꯜꯂꯦ ꯍꯧꯗꯣꯛꯅꯔꯁꯤ ꯎꯝ ꯑꯧ ꯍꯣꯏ ꯑꯗꯨꯃꯥꯏꯅ ꯉꯟꯕꯗꯣ ꯀꯅꯥꯅ ꯉꯟꯒꯦꯗꯣ ꯌꯦꯡꯉꯒ ꯍꯧꯗꯣꯛꯅꯔꯁꯤ ꯌꯧꯔꯛꯑꯦ ꯑꯗꯨꯅꯅꯦ ꯑꯩꯁꯦ ꯎꯝ ꯍꯣꯏ ꯍꯣꯏ ꯍꯣꯏ ꯑꯗꯨꯗꯤ ꯊꯝꯃꯒꯦꯀꯣ ꯎꯝ ꯎꯝ ꯎꯝ ꯍꯣꯍꯣ ꯎꯝ ꯎꯝ